ꯇꯦꯛꯅꯣꯂꯣꯖꯤ ꯋꯥꯡꯕ ꯃꯇꯨꯡ ꯏꯟꯅ ꯑꯩꯈꯣꯏꯒꯤ ꯍꯤꯡꯕ ꯃꯑꯣꯡꯁꯨ ꯂꯣꯏꯅ ꯁꯤꯜꯂꯤ ꯍꯥꯟꯅ ꯇꯦꯛꯅꯣꯂꯣꯖꯤ ꯋꯥꯡꯗꯕ ꯃꯇꯝꯗꯗꯤ ꯃꯤ ꯑꯃꯒ ꯑꯃ ꯐꯥꯎꯅꯁꯤ ꯃꯤ ꯑꯃꯒ ꯑꯃ ꯉꯥꯡꯅꯁꯤ ꯍꯥꯏꯔꯁꯨ ꯇꯦꯛꯅꯣꯂꯣꯖꯤ ꯋꯥꯡꯗꯕ ꯃꯔꯝꯅ ꯑꯩꯈꯣꯏ ꯉꯥꯡꯅꯕꯁꯨ ꯐꯪꯗꯦ ꯐꯥꯎꯅꯕꯁꯨ ꯐꯪꯗꯦ ꯉꯥꯡꯅꯔꯁꯨ ꯑꯩꯈꯣꯏ ꯆꯤꯊꯤ ꯊꯥꯅꯗꯨꯅ ꯅꯨꯃꯤꯠ ꯑꯃ ꯑꯅꯤ ꯊꯥ ꯑꯃ ꯑꯅꯤ ꯉꯥꯏꯅꯔꯒ ꯑꯩꯈꯣꯏ ꯆꯤꯊꯤ ꯊꯥꯅꯔꯒ ꯉꯥꯡꯅꯩ ꯑꯗꯨ ꯅꯠꯇ꯭ꯔꯁꯨ ꯑꯩꯈꯣꯏ ꯈꯣꯡꯅ ꯆꯠꯇꯨꯅ ꯑꯂꯥꯞꯄ ꯃꯐꯝꯗ ꯆꯠꯇꯨꯅ ꯃꯥ ꯃꯁꯥꯒ ꯊꯦꯡꯅꯔꯒ ꯉꯥꯡꯅꯕ ꯑꯗꯨꯅ ꯇꯦꯛꯅꯣꯂꯣꯖꯤ ꯋꯥꯡꯗꯕ ꯃꯇꯝꯗ ꯌꯥꯝ ꯋꯥꯏ ꯍꯧꯖꯤꯛꯇꯤ ꯇꯦꯛꯅꯣꯂꯣꯖꯤ ꯋꯥꯡꯉꯕꯅꯤꯅ ꯃꯤ ꯑꯃꯒ ꯑꯃ ꯉꯥꯡꯅꯁꯤ ꯍꯥꯏꯔꯁꯨ ꯐꯣꯟꯗ ꯗꯥꯏꯔꯦꯛ ꯀꯣꯜ ꯇꯧꯔꯒ ꯃꯥꯅ ꯑꯂꯥꯞꯄ ꯃꯐꯝꯗ ꯗꯦꯜꯍꯤꯗ ꯂꯩꯔꯁꯨ ꯏꯝꯐꯥꯜꯗ ꯂꯩꯔꯁꯨ ꯑꯃꯦꯔꯤꯀꯥꯗ ꯂꯩꯔꯁꯨ ꯑꯩꯈꯣꯏ ꯐꯥꯎꯅꯔꯒ ꯍꯔꯥꯎ ꯅꯨꯡꯉꯥꯏꯅ ꯉꯥꯡꯅꯕ ꯐꯪꯉꯤ ꯇꯦꯛꯅꯣꯂꯣꯖꯤ ꯋꯥꯡꯕ ꯃꯇꯨꯡ ꯏꯟꯅ ꯇꯦꯛꯅꯣꯂꯣꯖꯤ ꯋꯥꯡꯕ ꯍꯥꯏꯕꯁꯦ ꯇꯦꯛꯅꯣꯂꯣꯖꯤ ꯂꯩꯔꯝꯗ꯭ꯔꯗꯤ ꯑꯩꯈꯣꯏ ꯍꯧꯖꯤꯛ ꯐꯥꯎꯁꯨ ꯑꯩꯈꯣꯏ ꯆꯤꯊꯤ ꯊꯥꯅꯗꯨꯅ ꯅꯨꯃꯤꯠ ꯑꯃ ꯅꯠꯇꯕ ꯊꯥ ꯑꯃ ꯊꯥ ꯑꯃ ꯑꯅꯤ ꯉꯥꯏꯗꯨꯅ ꯑꯩꯈꯣꯏ ꯐꯥꯎꯅꯒꯅꯤ ꯑꯗꯨꯕꯨ ꯍꯧꯖꯤꯛꯇꯤ ꯄ꯭ꯔꯤꯊꯤꯕꯤꯁꯤ ꯑꯣꯜꯂꯛꯄ ꯃꯇꯨꯡ ꯏꯟꯅ ꯇꯦꯛꯅꯣꯂꯣꯖꯤ ꯋꯥꯡꯕ ꯃꯇꯨꯡ ꯏꯟꯅ ꯑꯩꯈꯣꯏ ꯍꯔꯥꯎ ꯅꯨꯡꯉꯥꯏꯅ ꯀꯣꯜ ꯇꯧꯅꯕ ꯌꯨꯝꯗꯒꯤ ꯃꯄꯥꯜ ꯊꯣꯛꯇꯕꯤꯗ ꯌꯨꯝ ꯃꯅꯨꯡꯗ ꯂꯩꯅ ꯂꯩꯅ ꯑꯩꯈꯣꯏ ꯃꯄꯥꯟꯗ ꯂꯩꯕ ꯃꯤꯒꯁꯨ ꯐꯥꯎꯅꯕ ꯉꯝꯃꯤ ꯀꯣꯜꯗ ꯆꯤꯊꯤ ꯌꯥꯗ꯭ꯔꯁꯨ ꯑꯩꯈꯣꯏ ꯉꯥꯡꯅꯔꯒ ꯐꯣꯟꯗ ꯀꯔꯤ ꯊꯣꯛꯄ꯭ꯔꯥ ꯃꯄꯥꯟꯗ ꯀꯔꯤ ꯊꯣꯛꯄ꯭ꯔꯥ ꯏꯃꯨꯡꯗ ꯀꯔꯤ ꯊꯣꯛꯄ꯭ꯔꯥ ꯑꯩꯈꯣꯏꯅ ꯍꯥꯏꯅꯤꯡꯕ ꯁꯨ ꯑꯩꯈꯣꯏ ꯍꯥꯏꯕ ꯉꯝꯃꯤ ꯑꯗꯨꯉꯥꯛ ꯅꯠꯇꯅ ꯇꯦꯛꯅꯣꯂꯣꯖꯤ ꯋꯥꯡꯕ ꯃꯇꯨꯡ ꯏꯟꯅ ꯑꯩꯈꯣꯏ ꯀꯣꯜ ꯉꯥꯡꯕꯉꯥꯛ ꯅꯠꯇꯅ ꯑꯩꯈꯣꯏ ꯚꯤꯗꯤꯑꯣ ꯀꯣꯜ ꯁꯛ ꯃꯥꯏ ꯎꯟꯅꯕꯁꯨ ꯐꯪꯕ ꯉꯝꯃꯤ ꯇꯦꯛꯅꯣꯂꯣꯖꯤ ꯋꯥꯡꯕ ꯃꯔꯝꯅ ꯑꯩꯈꯣꯏ ꯋꯥꯆꯦꯞ ꯂꯩꯔꯤ ꯏꯟꯁꯇꯥꯒ꯭ꯔꯥꯝ ꯂꯩꯔꯤ ꯐꯦꯁꯕꯨꯛ ꯂꯩꯔꯤ ꯋꯥꯆꯦꯞꯅ ꯑꯩꯈꯣꯏ ꯏꯃꯨꯡꯈꯣꯏ ꯑꯩꯈꯣꯏ ꯃꯔꯨꯞꯈꯣꯏ ꯑꯩꯈꯣꯏ ꯏꯆꯦꯈꯣꯏ ꯑꯩꯈꯣꯏ ꯏꯌꯥꯝꯕꯈꯣꯏ ꯃꯄꯥꯟꯗ ꯂꯩꯔꯁꯨ ꯂꯥꯞꯅ ꯂꯩꯔꯁꯨ ꯑꯩꯈꯣꯏ ꯚꯤꯗꯤꯑꯣ ꯀꯣꯜ ꯇꯧꯅꯗꯨꯅ ꯁꯛ ꯃꯥꯏ ꯎꯟꯅꯔꯒ ꯍꯔꯥꯎ ꯅꯨꯡꯉꯥꯏꯅ ꯂꯩꯕ ꯐꯪꯉꯤ ꯑꯗꯨꯉꯥꯛ ꯅꯠꯇꯅ ꯐꯦꯁꯕꯨꯛꯁꯨ ꯂꯩꯔꯦ ꯃꯔꯨꯞ ꯃꯄꯥꯡ ꯁꯦꯝꯅꯉꯥꯏ ꯃꯤ ꯑꯃꯒ ꯑꯃꯒ ꯈꯪꯅꯗꯕꯁꯨ ꯑꯩꯈꯣꯏꯅ ꯐꯦꯁꯕꯨꯛꯇ ꯆꯪꯉꯗꯤ ꯃꯔꯨꯞ ꯃꯄꯥꯡ ꯁꯦꯝꯂꯒ ꯍꯦꯟꯅ ꯍꯦꯟꯅ ꯑꯩꯈꯣꯏꯒꯤ ꯃꯔꯨꯞꯀꯤ ꯂꯩꯀꯣꯜ ꯆꯥꯎꯅꯉꯥꯏ ꯑꯗꯨꯉꯥꯛ ꯅꯠꯇꯅ ꯑꯩꯈꯣꯏꯒꯤ ꯌꯨꯇꯨꯞꯁꯨ ꯂꯩꯔꯤ ꯌꯨꯇꯨꯞꯁꯤꯗ ꯑꯩꯈꯣꯏꯅ ꯄ꯭ꯔꯤꯊꯤꯕꯤꯗ ꯊꯣꯛꯂꯤꯕ ꯀꯩ ꯀꯩ ꯊꯣꯛꯂꯤꯕꯅꯣ ꯑꯗꯨꯗ ꯀꯔꯤ ꯊꯣꯛꯂꯤꯕꯅꯣ ꯂꯣꯏꯅ ꯈꯪꯉꯤ ꯅ꯭ꯌꯨꯖ ꯂꯥꯛꯏ ꯐꯦꯁꯕꯨꯛꯇ ꯅ꯭ꯌꯨꯖ ꯂꯥꯛꯑꯦ ꯚꯤꯗꯤꯑꯣꯈꯣꯏ ꯌꯥꯝꯅ ꯂꯥꯛꯑꯦ ꯑꯩꯈꯣꯏꯅ ꯗꯦꯜꯂꯤꯗ ꯊꯣꯛꯄ ꯈꯪꯗꯕ ꯈꯣꯏꯁꯨ ꯌꯨꯇꯨꯞꯇ ꯆꯪꯉꯗꯤ ꯌꯨꯇꯨꯞꯅ ꯂꯣꯏꯅ ꯎꯠꯍꯜꯂꯤ ꯗꯦꯜꯂꯤꯗ ꯀꯔꯤ ꯊꯣꯛꯄ ꯑꯗꯨꯗ ꯀꯔꯤ ꯊꯣꯛꯄ ꯂꯣꯏꯅ ꯈꯪꯉꯤ ꯑꯁꯤ ꯇꯦꯛꯅꯣꯂꯣꯖꯤ ꯋꯥꯡꯕ ꯃꯔꯝꯅ ꯑꯁꯤ ꯂꯣꯏꯅ ꯑꯣꯏꯔꯤꯕꯅꯤ ꯑꯩꯈꯣꯏꯒꯤ ꯏꯌꯥꯝꯕ ꯑꯃ ꯃꯄꯥꯟꯗ ꯂꯩꯌꯦ ꯃꯥ ꯍꯥꯟꯅꯗꯤ ꯑꯩꯈꯣꯏ ꯐꯥꯎꯅꯗꯦ ꯇꯦꯛꯅꯣꯂꯣꯖꯤ ꯋꯥꯡꯗꯕ ꯃꯇꯝꯗꯗꯤ ꯑꯩꯈꯣꯏ ꯁꯛ ꯃꯥꯏ ꯎꯟꯅꯕꯁꯨ ꯐꯪꯗꯦ ꯋꯥ ꯉꯥꯡꯅꯕꯁꯨ ꯐꯪꯗꯦ ꯆꯤꯊꯤ ꯊꯥꯅꯕꯗ ꯑꯩꯈꯣꯏ ꯃꯇꯝ ꯌꯥꯝ ꯆꯪꯉꯤ ꯑꯗꯨꯅ ꯍꯧꯖꯤꯛꯇꯤ ꯇꯦꯛꯅꯣꯂꯣꯖꯤ ꯋꯥꯡꯉꯕꯅꯤꯅ ꯁꯛ ꯃꯥꯏ ꯎꯟꯅꯗꯨꯅ ꯚꯤꯗꯤꯑꯣ ꯀꯣꯜꯗ ꯑꯗꯨꯉꯥꯛ ꯅꯠꯇꯅ ꯀꯣꯜ ꯇꯧꯅꯔꯒ ꯃꯐꯝꯗ ꯑꯩꯈꯣꯏꯅ ꯂꯩꯐꯝ ꯂꯩꯐꯝꯗ ꯂꯩꯔꯒ ꯀꯣꯜ ꯉꯥꯡꯅꯕ ꯍꯔꯥꯎ ꯅꯨꯡꯉꯥꯏꯅ ꯂꯩꯕ ꯐꯪꯅꯉꯥꯏ ꯇꯦꯛꯅꯣꯂꯣꯖꯤꯒꯤ ꯃꯔꯝꯅ ꯁꯤ ꯑꯣꯏꯔꯤꯕꯅꯤ